ꯍꯂꯣ ꯚꯥꯏ ꯑꯩꯅꯦ ꯔꯍꯦꯃꯟꯅꯦ ꯑꯣ ꯅꯨꯡꯉꯥꯏꯔꯤꯌꯦ ꯅꯨꯡꯉꯥꯏꯔꯤꯌꯦ ꯀꯃꯥꯏ ꯀꯃꯥꯏꯅ ꯇꯧꯔꯤꯒꯦ ꯅꯪꯕꯣ ꯑꯣ ꯑꯅꯥ ꯑꯌꯦꯛ ꯌꯥꯎꯗꯕ ꯅꯠꯇ꯭ꯔꯣ ꯃꯃꯥ ꯍꯣꯏꯗꯤ ꯑꯁ ꯃꯣꯏꯁꯨ ꯑꯗꯨꯝ ꯂꯩ ꯁꯤꯗꯩ ꯅꯪ ꯏꯁꯇꯗꯤ ꯂꯣꯏꯔ ꯆꯠꯈꯤꯕꯗꯒꯤ ꯎꯅꯗ꯭ꯔꯦ ꯑꯩꯁꯨ ꯑꯗꯨꯅꯦ ꯑꯩ ꯍꯥꯏꯒꯦ ꯇꯧꯔꯤꯁꯦ ꯑꯩ ꯃꯅꯤꯄꯨꯔꯗ ꯀꯣꯏꯊꯣꯔꯛꯀꯦ ꯇꯧꯔꯤꯅꯦ ꯑꯥ ꯑꯗꯨ ꯅꯪ ꯀꯛꯆꯤꯡ ꯀꯥꯏ ꯋꯥꯏꯗꯅꯣ ꯅꯪ ꯂꯩꯔꯤꯁꯦ ꯆꯞ ꯆꯥꯕꯤꯗꯣ ꯑꯝꯇ ꯍꯥꯏꯔꯛꯎꯅꯦ ꯀꯛꯆꯤꯡ ꯇꯨꯔꯦꯜ ꯋꯥꯡꯃ ꯅꯤꯡꯊꯧ ꯄꯔꯦꯡ ꯑꯣꯀꯦ ꯑꯗꯨꯗ ꯑꯗꯨ ꯅꯣꯏ ꯀꯛꯆꯤꯡ ꯀꯛꯆꯤꯡ ꯕꯣꯔꯥ ꯀꯩꯀꯥꯗꯨ ꯑꯗꯥꯏꯗ ꯑꯗꯨꯝ ꯅꯣꯏ ꯑꯗꯨꯗ ꯍꯧꯕ ꯈꯣꯠꯄ ꯃꯤ ꯂꯩꯕ꯭ꯔꯣ ꯑꯍꯥꯎꯕ ꯃꯐꯝ ꯑꯗꯨ ꯆꯥꯗ ꯀꯨꯏꯔꯦꯅꯦ ꯅꯪ ꯁꯤꯗ ꯂꯩꯔꯤꯉꯩꯗꯗꯤ ꯌꯨꯝꯗꯒꯤ ꯑꯗꯨꯝ ꯄꯨꯔꯒ ꯂꯥꯛꯄꯅꯤꯅ ꯑꯩꯈꯣꯏ ꯈꯔ ꯈꯔ ꯆꯥꯕ ꯐꯪꯉꯝꯃꯦ ꯑꯗꯨꯗꯗꯤ ꯑꯗꯨ ꯅꯪ ꯆꯠꯈꯤꯕꯗꯒꯤ ꯑꯝꯐꯧꯁꯨ ꯄꯨꯔꯛꯈꯤꯗ꯭ꯔꯦ ꯀꯨꯏꯔꯦ ꯌꯦꯡꯉꯨ ꯀꯨꯏꯔꯗ꯭ꯔꯣ

ꯑꯩ ꯂꯥꯛꯑꯅꯤ ꯀꯨꯏꯔꯔꯣꯏ ꯚꯥꯏ ꯃꯊꯪ ꯃꯊꯪ ꯊꯥꯗ ꯑꯗꯨꯝ ꯂꯥꯛꯑꯅꯤ ꯑꯗꯨ ꯅꯪ ꯑꯈꯣꯏꯃꯥꯅꯗꯤ ꯀꯛꯆꯤꯡ ꯕꯣꯔꯥꯁꯦ ꯑꯝꯇ ꯇ꯭ꯔꯥꯏ ꯇꯧꯒꯦꯌꯦ ꯁꯣꯝꯗ ꯁꯥꯔꯒ ꯅꯪ ꯑꯗꯨ ꯀꯛꯆꯤꯡ ꯕꯣꯔꯥ ꯁꯥꯕꯩ ꯅꯤꯌꯣꯝꯒ ꯈꯪꯕ꯭ꯔꯣ ꯅꯪꯕꯣ ꯑꯣ ꯑꯝꯇ ꯍꯥꯏꯐꯦꯠ ꯆꯥꯎꯔꯥꯛꯄꯝ ꯍꯥꯏꯔꯛꯎꯁꯦ ꯑꯩꯈꯣꯏ ꯃꯥ ꯑꯝꯇ ꯇꯥꯍꯟꯒꯦ

ꯃꯪꯒꯟ

ꯑꯣꯀꯦ ꯊꯥꯎꯗ ꯑꯣ ꯇꯥꯎꯕꯗꯣ ꯇꯥꯎꯕꯗꯣꯀꯣ ꯑꯣ ꯅꯣꯏꯒꯤꯗꯨ ꯈꯨꯠ ꯌꯥꯝ ꯆꯪꯉꯤꯗ ꯑꯩꯈꯣꯏ ꯃꯥ ꯍꯩꯕꯨ ꯍꯩꯗꯧꯔꯤꯕ ꯈꯪꯗꯦ ꯑꯗꯨꯗ ꯑꯩ ꯑꯗꯨꯗ ꯂꯥꯛꯀꯥꯟꯗꯣ ꯇꯥꯕ꯭ꯔꯣ ꯇꯥꯕ꯭ꯔꯣ ꯑꯣ ꯑꯗꯨꯗ ꯂꯥꯛꯀꯥꯟꯗꯨꯗ ꯕꯣꯔꯥꯗꯨ ꯀꯦꯖꯤ ꯃꯉꯥꯃꯨꯛꯇꯪ ꯂꯧꯒꯦ ꯈꯟꯕ ꯁꯣꯝꯗꯁꯨ ꯑꯩꯈꯣꯏ ꯃꯥꯅ ꯊꯥꯒꯦ ꯍꯥꯏꯕꯩ ꯑꯗꯨ ꯃꯃꯜ ꯀꯌꯥ ꯑꯦ ꯅꯪ ꯄꯤ ꯌꯥꯔꯣꯏꯍꯦ ꯂꯩꯗꯣꯏꯅꯤ ꯑꯩꯈꯣꯏꯅ ꯅꯪ ꯀꯥꯏꯗ ꯄꯩꯁꯥ ꯇꯥꯡꯉꯝꯅꯤ ꯀꯌꯥ ꯀꯌꯥ ꯄꯤꯔꯤꯅꯣ ꯍꯣꯍꯣꯏ ꯑꯗꯨ ꯕꯣꯔꯥꯗꯨ ꯈꯔ ꯂꯩꯒꯅꯤ ꯚꯥꯏ ꯍꯣꯏ ꯑꯗꯨꯗꯤ ꯁꯣꯝꯗ ꯃꯤ ꯑꯃꯅ ꯀꯧꯔꯦ ꯚꯥꯏ ꯑꯩ ꯊꯝꯃꯒꯦ